ꯃꯤꯌꯥꯝꯅ ꯑꯍꯥꯟꯕ ꯑꯣꯏꯅ ꯂꯥꯏ ꯌꯦꯛꯄ ꯍꯧꯒꯠꯂꯛꯄ ꯃꯇꯝꯗ ꯌꯥꯝ ꯇꯣꯏꯅ ꯇꯧꯕ ꯑꯁꯣꯏꯕꯗꯤ ꯀꯩꯅꯣ ꯍꯥꯏꯕ ꯃꯇꯝꯗ ꯅꯥꯟꯅ ꯌꯦꯛꯄ ꯉꯝꯗꯕ ꯑꯗꯒꯤ ꯌꯥꯝꯅ ꯁꯣꯏꯅ ꯌꯦꯛꯂꯛꯄ ꯃꯆꯨ ꯁꯪꯕ ꯃꯇꯝꯗ ꯂꯥꯏꯟꯗꯒꯤ ꯍꯦꯟꯗꯣꯛꯑꯒ ꯁꯪꯂꯛꯄ ꯑꯗꯨꯒꯤꯁꯨ ꯃꯊꯛꯇ ꯁꯦꯗꯤꯡ ꯐꯖꯅ ꯇꯧꯕ ꯉꯝꯗꯕ ꯑꯁꯤꯅꯆꯤꯡꯕꯁꯤꯡ ꯑꯁꯤꯅꯤ ꯑꯗꯨꯒ ꯂꯥꯏ ꯌꯦꯛꯄꯁꯦ ꯌꯥꯝꯅ ꯐꯖꯅ ꯍꯩꯔꯛꯀꯦ ꯍꯥꯏꯕ ꯇꯥꯔꯗꯤ ꯌꯥꯝꯅ ꯇꯣꯏꯅ ꯑꯣꯏꯔꯥꯏꯕ ꯑꯃ ꯃꯊꯧ ꯇꯥꯏ ꯇꯣꯏꯅ ꯑꯣꯏꯔꯥꯏꯔꯤꯉꯩ ꯍꯦꯟꯅ ꯍꯩꯕ ꯂꯥꯏ ꯌꯦꯛꯄ ꯍꯥꯏꯕꯗꯣ ꯑꯗꯨꯗꯣ ꯑꯣꯏꯔꯛꯀꯗꯕꯅꯦ